ꯚꯥꯔꯠꯇ ꯂꯩꯔꯤꯕ ꯁꯤꯟꯅꯥꯏꯔꯤꯕꯁꯤꯡꯗ ꯃꯇꯤꯛ ꯆꯥꯏ ꯃꯔꯨ ꯑꯣꯏꯅ ꯑꯃꯁꯨꯡ ꯈꯨꯗꯣꯡ ꯆꯥꯕ ꯄꯤ ꯍꯥꯏꯅ ꯑꯩꯍꯥꯛꯅ ꯂꯧꯋꯤ ꯉꯁꯤꯒꯤ ꯁꯔꯀꯥꯔ ꯑꯁꯤꯅ ꯁꯛꯅꯥꯏꯔꯕꯁꯤꯡ ꯑꯁꯤꯗ ꯇꯣꯉꯥꯟ ꯇꯧꯕ ꯌꯥꯕ ꯃꯇꯦꯡ ꯇꯧꯔꯤ ꯁꯝꯅ ꯍꯥꯏꯔꯕꯗ ꯂꯣꯟ ꯄꯤꯊꯕ ꯇꯣꯉꯥꯟ ꯇꯣꯉꯥꯟꯕ ꯁ꯭ꯀꯤꯝ ꯄꯤꯊꯕ ꯄꯤꯊꯕ ꯑꯃꯁꯨꯡ ꯃꯇꯝ ꯃꯇꯝꯒꯤ ꯑꯣꯏꯕ ꯃꯔꯤ ꯂꯩꯅꯕ ꯃꯦꯂꯥ ꯁꯤꯟꯗꯨꯅ ꯁꯤꯟꯅꯥꯏꯕ ꯁꯤꯡ ꯑꯁꯤꯒꯤ ꯍꯩꯖ ꯁꯤꯡꯖ ꯑꯃ ꯍꯩꯖ ꯁꯤꯡꯖꯕ ꯑꯁꯤ ꯃꯤꯌꯥꯝꯗ ꯑꯃꯁꯨꯡ ꯃꯥꯂꯦꯝꯗ ꯍꯦꯟꯅ ꯁꯛ ꯇꯥꯛꯅꯕ ꯍꯣꯠꯅꯔꯤ